ꯑꯩꯈꯣꯏ ꯃꯦꯟꯂꯦꯟ ꯏꯟꯗ꯭ꯌꯥꯒꯤ ꯇꯥꯏꯞꯇ ꯑꯈꯣꯏꯁꯤꯗ ꯀꯥꯁꯠ ꯔꯤꯂꯤꯖꯟ ꯀꯩꯅꯣ ꯑꯗꯨꯒꯨꯝꯕ ꯑꯃꯠꯇ ꯂꯩꯇꯦ ꯍꯥꯏꯇꯥꯔꯦ ꯑꯈꯣꯏ ꯄꯨꯜꯂꯞ ꯂꯩꯃꯤꯟꯅꯩ ꯁ꯭ꯄꯤꯁ꯭ꯌꯦꯂꯤ ꯉꯥ ꯐꯥꯕ ꯁꯤꯡꯁꯤꯗꯤ ꯃꯩꯇꯩꯅ ꯂꯣꯛꯇꯥꯛꯇ ꯂꯩꯕ ꯃꯣꯏꯔꯥꯡꯗ ꯂꯩꯕ ꯑꯈꯣꯏꯒꯤ ꯃꯩꯇꯩ ꯏꯆꯤꯟꯅꯥꯎꯁꯤꯡꯅ ꯑ ꯑꯌꯥꯝ ꯑ ꯑꯅꯝꯕ ꯇꯧꯋꯤ ꯑꯗꯩ ꯐꯦꯁꯇꯤꯕꯦꯜꯒꯤ ꯑꯣꯏꯅ ꯍꯥꯏꯔꯒꯗꯤ ꯌꯥꯝ ꯆꯥꯎꯅ ꯁꯦꯂꯦꯕ꯭ꯔꯦꯠ ꯇꯧꯕꯁꯦ ꯑꯈꯣꯏ ꯂꯣꯛꯇꯥꯛ ꯗꯦ ꯁꯦꯂꯦꯕ꯭ꯔꯦꯠ ꯇꯧꯋꯤ ꯑꯗꯩꯗꯤ ꯃꯔꯛꯇ ꯃꯆꯥ ꯃꯆꯥ ꯐꯤꯁꯤꯡꯒꯤ ꯀꯩꯒꯤ ꯑꯗꯨꯒꯨꯝꯕ ꯐꯦꯁꯇꯤꯕꯦꯜ ꯃꯆꯥ ꯃꯆꯥꯁꯨ ꯇꯧꯋꯦ